ꯍꯦꯜꯂꯣ ꯍꯦꯜꯂꯣ ꯍꯤꯔꯣꯏꯟ ꯁꯔꯃꯤꯂꯥ ꯅꯠꯇ꯭ꯔꯣ ꯁꯤꯕꯣ ꯑꯣ ꯑꯩ ꯐꯤꯂꯝꯒꯤ ꯗꯥꯏꯔꯦꯛꯇꯔꯅꯦꯕꯀꯣ ꯑꯗꯨꯅ ꯐꯤꯂꯝ ꯑꯃꯇꯪ ꯁꯨꯇꯤꯡ ꯇꯧꯕꯗꯨ ꯅꯪ ꯅꯪꯅ ꯍꯤꯔꯣꯏꯟ ꯑꯣꯏꯅ ꯃꯦꯟ ꯑꯣꯏꯅ ꯀꯨꯝꯕꯤꯕ ꯅꯦꯛꯆꯒꯦꯅ ꯑꯩꯅ ꯀꯩꯗꯧꯕꯅꯦꯕ ꯑꯩꯈꯣꯏ ꯐꯤꯂꯝꯗꯤ ꯅꯨꯡꯁꯤꯕꯤ ꯍꯥꯏꯕ ꯐꯤꯂꯝ ꯑꯃꯒꯤꯅꯦꯕꯀꯣ ꯑꯗꯨꯒꯤꯗꯨ ꯌꯥꯔꯒꯗꯤ ꯑꯦꯛ ꯇꯧꯕꯤꯌꯨ ꯁꯪꯕꯗꯨꯒ ꯍꯥꯏꯕꯤꯔꯛꯎꯅ ꯑꯩꯅ ꯍꯥꯏ ꯑꯗꯨꯃꯥꯏꯅ ꯍꯥꯏꯔꯤꯕ ꯑꯥ ꯐꯤꯂꯝꯕꯨꯗꯤ ꯍꯦꯔꯣꯕꯨꯗꯤ ꯒꯣꯀꯨꯜꯅ ꯀꯨꯝꯒꯗꯕꯅꯦꯕ ꯑꯗꯣ ꯅꯪꯒꯤ ꯆꯥꯔꯁꯅ ꯀꯌꯥꯝ ꯂꯧꯔꯤꯕ ꯍꯥꯏꯕꯗꯤ ꯄꯩꯁꯥ ꯑꯥ ꯑꯥ ꯄꯪꯊꯦꯡꯗꯤ ꯊꯦꯡꯊꯍꯟꯕꯤꯔꯅꯣ ꯑꯩꯁꯨ ꯌꯥꯝ ꯊꯨꯅ ꯔꯤꯂꯤꯁ ꯇꯧꯅꯤꯡꯗꯅ ꯇꯧꯕꯅꯦ ꯐꯤꯂꯝꯁꯦ ꯌꯥꯝ ꯊꯨꯅ ꯅꯝꯁꯟꯅꯤꯡꯗꯅ ꯀꯩꯗꯧꯕꯅꯦꯕꯀꯣ ꯑꯗꯨꯒꯤꯗꯣ ꯑꯥ ꯌꯥꯝ ꯐꯔꯦ ꯑꯗꯨꯗꯤ ꯅꯨꯡꯉꯥꯏꯖꯔꯦ ꯏꯁꯀ꯭ꯔꯤꯞꯇꯨꯁꯨ ꯌꯧꯍꯟꯖꯔꯛꯑꯒꯦ ꯌꯥꯔꯦ ꯌꯥꯔꯦ ꯎꯝ